ꯃꯐꯝ ꯑꯗꯨꯗ ꯂꯩꯔꯤꯕ ꯈꯨꯟꯖꯥ ꯑꯃꯗꯤ ꯂꯩꯔꯤꯕ ꯃꯤꯑꯣꯏꯁꯤꯡꯅ ꯔꯪꯒꯣꯂꯤ ꯆꯠꯄ ꯃꯇꯝꯗ ꯀꯠꯂꯤꯕ ꯂꯥꯏꯗ ꯀꯠꯂꯤꯕ ꯏꯁꯤꯡ ꯑꯗꯨꯒꯤ ꯃꯐꯝ ꯑꯗꯨꯗꯒꯤ ꯁꯤꯖꯤꯟꯅꯕ ꯏꯁꯤꯡ ꯑꯗꯨ ꯃꯈꯣꯏꯅ ꯁꯦꯡꯅ ꯌꯥꯝꯅ ꯄꯥꯝꯅ ꯍꯦꯟꯅ ꯁꯤꯖꯤꯟꯅꯩ ꯃꯗꯨꯗꯤ ꯃꯈꯣꯏꯒꯤ ꯏꯁꯤꯡ ꯀꯠꯂꯝꯕ ꯑꯗꯨꯅ ꯂꯥꯏꯗ ꯀꯠꯄ ꯏꯁꯤꯡ ꯑꯗꯨꯅ ꯈ꯭ꯋꯥꯏꯗꯒꯤ ꯁꯦꯡꯉꯦ ꯍꯥꯏꯅ ꯃꯈꯣꯏꯅ ꯂꯧꯅꯩ ꯀꯨꯝ ꯀꯨꯝ ꯍꯥꯏꯕ ꯁꯦꯡꯂꯕ ꯂꯥꯏꯅꯤꯡ ꯑꯁꯤꯕꯨ ꯃꯈꯣꯏꯒꯤꯗꯃꯛꯇ ꯑꯩꯈꯣꯏꯒꯤ ꯂꯥꯏꯅꯤꯡꯁꯤꯡꯗ ꯌꯥꯝꯅ ꯍꯦꯟꯅ ꯂꯥꯏꯅꯤꯡ ꯆꯦꯠꯄ ꯀꯥꯡꯕꯨꯅ ꯌꯥꯝꯅ ꯍꯦꯟꯅ ꯊꯥꯖꯅ ꯅꯤꯡꯉꯤ ꯃꯈꯣꯏꯒꯤ ꯂꯥꯏꯅꯤꯡ ꯑꯁꯤꯕꯨ ꯌꯥꯝꯅ ꯄꯥꯝꯅ ꯍꯦꯟꯅ ꯍꯦꯟꯅ ꯄꯥꯝꯅ ꯁꯤꯖꯤꯟꯅꯩ ꯑꯗꯨꯕꯨ ꯃꯈꯣꯏꯒꯤ ꯂꯥꯏꯅꯤꯡ ꯑꯁꯤꯗ ꯑꯩꯈꯣꯏꯒꯤ ꯒꯤ ꯑꯄꯥꯝꯕ ꯑꯃꯇ ꯌꯥꯨꯗꯅ ꯌꯥꯝꯅ ꯀꯟꯅ ꯆꯦꯠꯅ ꯅꯤꯡꯉꯤ ꯑꯇꯣꯞꯄ ꯃꯤꯇꯣꯞ ꯁꯤꯡꯗꯒꯤꯁꯨ ꯍꯦꯟꯅ ꯄꯥꯝꯅ ꯄꯥꯝꯅ ꯂꯥꯏꯅꯤꯡ ꯆꯦꯠꯅ ꯅꯤꯡꯅꯩ ꯔꯣꯖꯥ ꯍꯥꯏꯕ ꯕ ꯂꯥꯏꯅꯤꯡ ꯑꯁꯤꯁꯨ ꯃꯈꯣꯏꯅ ꯌꯥꯝꯅ ꯄꯥꯝꯅ ꯅꯤꯡꯉꯤ ꯑꯗꯨꯕꯨ ꯃꯈꯣꯏꯒꯤ ꯅꯨꯡꯉꯥꯏꯕ ꯔꯣꯖꯥ ꯑꯁꯤꯕꯨ ꯌꯥꯝꯅ ꯍꯦꯟꯅ ꯄꯥꯝꯅ ꯅꯤꯡꯅꯕ ꯂꯥꯏꯅꯤꯡ ꯑꯃ ꯑꯣꯏꯅ ꯆꯠꯂꯤ